ꯍꯜꯂꯣ ꯕꯕꯥ ꯑꯩꯅ ꯐꯣꯟ ꯇꯧꯖꯔꯛꯏꯁꯦ ꯀꯩꯅꯣꯗꯒꯤꯅꯤ ꯏꯝꯐꯥꯜꯗꯒꯤꯅꯤ ꯑꯩꯁꯦ ꯑꯁꯦꯡꯕꯗꯤ ꯀꯛꯆꯤꯡꯗꯒꯤꯅꯤ ꯑꯩ ꯃꯤꯡꯅ ꯑꯀꯔꯁꯟ ꯀꯧꯋꯤ ꯑꯗꯨ ꯑꯩꯁꯤ ꯃꯄꯥꯟ ꯂꯝꯗ ꯁꯨꯝ ꯂꯥꯏꯔꯤꯛ ꯀꯔꯤ ꯀꯔꯤ ꯁꯨꯝ ꯇꯝꯃꯨꯔꯒ ꯂꯩꯔꯨꯕ ꯌꯨꯝ ꯂꯣꯝꯗ ꯊꯣꯛꯂꯛꯈꯤꯗꯕꯁꯨ ꯌꯥꯝ ꯀꯨꯏꯔꯕ ꯑꯗꯨ ꯀꯥꯟꯗꯨꯗ ꯁꯨꯃꯥꯏꯅ ꯑꯩꯈꯣꯏꯁꯤ ꯕꯕꯥ ꯀꯩꯅꯣ ꯑꯣꯏꯗꯣꯏꯅꯤ ꯀꯛꯆꯤꯡ ꯈꯨꯟꯌꯥꯏ ꯂꯩꯀꯥꯏ ꯑꯣꯝ ꯁꯥꯟꯇꯤ ꯄꯔꯦꯡ ꯑꯣꯏꯗꯣꯏꯅꯤ ꯑꯥ ꯑꯗꯨꯗ ꯅꯠꯇꯦ ꯕꯕꯥ ꯑꯩ ꯌꯥꯝ ꯑꯩ ꯌꯥꯝ ꯂꯥꯞꯅ ꯂꯩꯔꯨꯕꯗꯤ ꯅꯠꯇꯦ ꯏꯟꯗꯤꯌꯥꯒꯤꯕꯨꯗꯤ ꯃꯄꯥꯟꯗꯅꯤ ꯍꯣꯏ ꯕꯕꯥ ꯔꯨꯁꯤꯌꯥꯗ ꯂꯩꯔꯨꯕ ꯑꯗꯨꯗ ꯑꯩꯒꯤ ꯑꯩꯒꯤ ꯑꯩꯒꯤ ꯑꯩꯒꯤ ꯇꯨꯔ ꯒꯥꯏꯗꯇꯨꯅ ꯕꯕꯥꯒꯤ ꯐꯣꯟ ꯅꯝꯕꯔꯁꯤ ꯄꯤꯕꯤꯔꯛꯄꯅꯦꯕꯀꯣ ꯑꯗꯨꯗ ꯑꯩꯅ ꯁꯨꯝ ꯕꯕꯥꯗ ꯁꯨꯝ ꯍꯥꯏꯗꯤ ꯍꯌꯦꯡ ꯍꯪꯆꯤꯠꯁꯤ ꯑꯩꯁꯨ ꯀꯛꯆꯤꯡ ꯂꯣꯝꯗ ꯑꯩ ꯌꯨꯝ ꯂꯣꯝꯗ ꯑꯁꯦꯡꯕ ꯄꯣꯛꯐꯝ ꯂꯣꯝꯗ ꯂꯥꯛꯀꯦꯅ ꯈꯟꯖꯕ ꯑꯗꯨ ꯈꯟꯖꯕꯗꯨꯗ ꯑꯩꯅ ꯈꯪꯖꯅꯤꯡꯉꯤꯁꯦ ꯑꯩꯈꯣꯏ ꯀꯛꯆꯤꯡꯒꯤ ꯕꯣꯔꯥꯒꯤ ꯃꯇꯥꯡꯗ ꯁꯨꯝ ꯍꯥꯏꯗꯤ ꯑꯍꯜ ꯂꯃꯜꯁꯤꯡꯅꯁꯨ ꯁꯨꯝ ꯋꯥꯔꯤ ꯋꯥꯇꯥꯏ ꯁꯨꯝ ꯁꯥꯕ ꯇꯥꯏ ꯈꯣꯠꯂꯤ ꯑꯗꯣ ꯑꯇꯣꯞꯄ ꯑꯩꯈꯣꯏ ꯑꯇꯣꯞꯄ ꯃꯐꯝꯗꯁꯨ ꯃꯅꯤꯄꯨꯔꯒꯤ ꯀꯥ ꯍꯦꯟꯅ ꯐꯪꯗꯦ ꯈꯣꯠꯇꯦ ꯐꯪꯉꯒꯁꯨ ꯃꯍꯥꯎ ꯃꯥꯟꯅꯗꯦ ꯈꯣꯠꯇꯦ ꯀꯥꯏꯅ ꯁꯨꯝ ꯑꯍꯟꯁꯤꯡꯅ ꯑꯩ ꯇꯨꯔ ꯒꯥꯏꯗꯇꯨ ꯍꯥꯏꯕꯤꯔꯛꯄꯅꯦ ꯕꯕꯥꯒꯤ ꯐꯣꯟ ꯅꯝꯕꯔꯗꯨꯗ ꯐꯣꯟ ꯇꯧꯔꯣ ꯋꯥꯔꯤ ꯋꯥꯇꯥꯏ ꯁꯥꯟꯅꯔꯣꯒ ꯍꯥꯏꯔꯒ ꯑꯗꯣ ꯑꯩꯉꯣꯟꯗ ꯈꯤꯇꯪ ꯅꯣꯂꯦꯖꯇꯣ ꯁꯨꯝ ꯂꯩꯖꯅꯤꯡꯕ ꯑꯗꯨꯒꯤ ꯕꯕꯥꯗ ꯍꯥꯟꯅ ꯐꯣꯟ ꯀꯣꯛ ꯇꯧꯖꯔꯛꯏꯅꯤ ꯍꯣꯏ ꯍꯣꯏ ꯕꯕꯥ

ꯍꯣꯏ ꯍꯣꯏ ꯍꯣꯏ ꯍꯣꯏ ꯕꯕꯥ ꯑꯥ

ꯍꯣꯏ ꯍꯣꯏ ꯕꯕꯥ ꯍꯣꯏ ꯍꯣꯏ ꯕꯕꯥ ꯑꯗꯨꯗꯤ ꯁꯨꯃꯥꯏꯅ ꯁꯨꯝ ꯇꯧꯁꯦ ꯑꯩ ꯍꯥꯏꯗꯤ ꯑꯩꯒꯤꯗꯤ ꯑꯗꯨꯝ ꯐ꯭ꯔꯤ ꯇꯥꯏꯝ ꯑꯣꯏꯔꯦꯕꯀꯣ ꯍꯥꯏꯗꯤ ꯑꯍꯥꯡꯕ ꯃꯇꯝ ꯑꯗꯨꯝ ꯑꯣꯏꯔꯦ ꯑꯗꯣ ꯑꯩ ꯂꯥꯛꯄ ꯃꯇꯝꯗ ꯕꯕꯥꯒꯤ ꯐꯣꯟ ꯅꯝꯕꯔꯁꯤꯗ ꯑꯃꯨꯛꯇꯪꯒ ꯂꯥꯛꯑꯝꯗꯥꯏꯗꯨꯗ ꯐꯣꯟꯗꯨ ꯇꯧꯖꯔꯛꯑꯒꯦ ꯑꯗꯨꯒ ꯍꯥꯏꯗꯤ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯍꯣꯏ ꯍꯣꯏ ꯕꯕꯥ ꯍꯣꯏ ꯍꯣꯏ ꯍꯣꯏ ꯕꯕꯥ ꯑꯗꯨꯗꯤ ꯑꯩ ꯀꯩꯅꯣꯗꯣ ꯐꯣꯟꯗꯣ ꯕꯕꯥ ꯍꯌꯦꯡꯁꯨ ꯊꯕꯛ ꯂꯩ ꯍꯥꯏꯕꯅꯤꯅ ꯑꯩ ꯍꯪꯆꯤꯠꯇꯣ ꯉꯟꯇꯥꯅ ꯐꯣꯟ ꯇꯧꯖꯔꯛꯑꯒꯦ ꯂꯥꯛꯑꯝꯗꯥꯏꯗꯨꯗ ꯍꯣꯏ ꯍꯣꯏ ꯍꯣꯏ ꯍꯣꯏ ꯍꯣꯏ ꯍꯣꯏ ꯕꯕꯥ ꯑꯗꯨꯒ ꯑꯗꯨꯝ ꯑꯗꯨꯝ ꯑꯩ ꯒꯥꯔꯤꯗ ꯑꯗꯨꯝ ꯂꯥꯛꯑꯅꯤ ꯕꯕꯥ ꯑꯩ ꯏꯁꯥꯒꯤ ꯒꯥꯔꯤ ꯑꯃ ꯀꯣꯛ ꯀꯩꯅꯣ ꯇꯧꯔꯒ ꯉꯥꯛꯇꯪ ꯋꯥꯏꯊꯣꯛ ꯋꯥꯏꯁꯤꯟ ꯇꯧꯅꯔꯒ ꯑꯗꯨꯃꯥꯏꯅ ꯇꯧꯔꯒ ꯍꯣꯏ ꯍꯣꯏ ꯌꯥꯝ ꯅꯨꯡꯉꯥꯏꯖꯔꯦ ꯕꯕꯥ ꯑꯗꯨꯗꯤ ꯑꯩ ꯂꯥꯛꯑꯝꯗꯥꯏꯗ ꯐꯣꯟ ꯇꯧꯖꯔꯛꯑꯒꯦ ꯍꯣꯏ ꯍꯣꯏ ꯍꯣꯏ ꯍꯣꯏ ꯍꯣꯏ ꯕꯕꯥ ꯑꯥ ꯍꯣꯏ ꯍꯣꯏ ꯕꯕꯥ ꯑꯥ